ꯑꯩꯁꯦ ꯐꯅꯦꯛ ꯁꯥꯕ ꯐꯤ ꯁꯥꯕ ꯍꯥꯏꯗꯤ ꯋꯦꯕꯤꯡ ꯑꯗꯨ ꯍꯩꯔꯦ ꯑꯗꯨꯒ ꯅꯤꯇꯤꯡꯒꯨꯝꯕ ꯑꯗꯨꯒꯨꯝꯕ ꯑꯗꯨꯝ ꯍꯩꯌꯦ ꯑꯗꯨꯒ ꯑꯩꯅ ꯁꯤꯖꯤꯡꯁꯦ ꯍꯩꯔꯤꯁꯦ ꯑꯩꯈꯣꯏꯒꯤ ꯑꯍꯜ ꯂꯃꯟꯁꯤꯡ ꯏꯃꯨꯡꯒꯤ ꯑꯩꯒꯤ ꯏꯃꯥ ꯑꯩꯒꯤ ꯑꯕꯣꯛ ꯃꯣꯏꯅ ꯇꯧꯔꯝꯕꯗꯒꯤꯁꯨ ꯇꯝꯃꯦ ꯑꯗꯨꯃꯥꯏꯅ ꯇꯝꯕꯗꯒꯤ ꯃꯊꯪ ꯃꯊꯪ ꯑꯩꯁꯨ ꯂꯦꯞꯇꯕꯤꯗ ꯑꯗꯨꯝ ꯍꯣꯠꯅꯕꯗꯒꯤ ꯑꯗꯨꯃꯥꯏꯅ ꯍꯩꯔꯛꯄꯅꯤ